ꯅꯨꯃꯤꯠ ꯈꯨꯗꯤꯡꯒꯤ ꯁꯦꯝ ꯁꯥꯕ ꯑꯀꯛꯅꯕ ꯃꯐꯝꯗ ꯐꯪꯕ ꯆꯥꯅꯕ ꯆꯤꯟꯖꯥꯛ ꯍꯥꯏꯌꯣ ꯍꯥꯏꯔꯒꯗꯤ ꯑꯩꯒꯤ ꯑꯣꯏꯅ ꯀꯛꯆꯤꯡ ꯕꯣꯔꯥꯁꯦ ꯑꯣꯏꯅ ꯍꯥꯏꯖꯒꯦ ꯀꯛꯆꯤꯡ ꯗꯕꯨ ꯆꯠꯂꯗꯤ ꯕꯣꯔꯥꯒꯒꯤ ꯃꯍꯥꯎꯁꯦ ꯑꯗꯨꯝ ꯇꯪꯍꯟꯅꯤꯡꯉꯦ ꯀꯛꯆꯤꯡꯒꯤ ꯌꯨꯝ ꯌꯨꯝꯗ ꯑꯌꯥꯟꯕ ꯌꯨꯝꯊꯣꯡꯈꯨꯗꯤꯡꯗ ꯕꯣꯔꯥ ꯑꯁꯤ ꯑꯗꯨꯝ ꯁꯦꯝꯃꯤ ꯕꯣꯔꯥꯒꯤ ꯆꯦꯡꯅ ꯕꯣꯔꯥꯁꯤ ꯆꯦꯡꯅ ꯁꯨꯔꯒ ꯁꯥꯏ ꯀ꯭ꯔꯦꯝ ꯀ꯭ꯔꯦꯝꯁꯨ ꯂꯥꯎꯋꯦ ꯑꯗꯨꯝ ꯑꯣꯏꯅꯝꯃꯦ ꯆꯥꯕꯗ ꯍꯧꯖꯤꯛꯁꯨ ꯑꯗꯨꯝ ꯀꯛꯆꯤꯡꯗꯁꯨ ꯅꯠꯇꯅ ꯀꯩꯊꯦꯜ ꯕꯖꯥꯔ ꯏꯝꯐꯥꯜ ꯕꯖꯥꯔ ꯀꯩꯊꯦꯜꯗ ꯏꯝꯐꯥꯜ ꯀꯩꯊꯦꯜꯗꯁꯨ ꯕꯣꯔꯥꯁꯦ ꯑꯗꯨꯝ ꯐꯪꯏ ꯏꯃꯥꯁꯤꯡꯅ ꯌꯣꯟꯕ ꯑꯗꯨꯝ ꯊꯣꯡ ꯀꯩ ꯀꯥꯗ ꯑꯗꯨꯝ ꯌꯣꯟꯕ ꯑꯗꯨꯝ ꯊꯦꯡꯅꯩ ꯃꯣꯏꯔꯥꯡꯒꯤ ꯁꯤꯡꯖꯨ ꯃꯤꯃꯤ ꯁꯤꯡꯖꯨ ꯊꯥꯡꯃꯩꯕꯟ ꯁꯤꯡꯖꯨ ꯑꯗꯨꯝ ꯁ꯭ꯋꯥꯏꯗꯁꯨ ꯑꯗꯨꯝ ꯐꯪꯏ